ꯑ ꯁꯤ ꯁꯤꯃꯥ ꯑꯣꯏꯕꯤꯗꯣꯏꯔꯥ ꯉꯁꯥꯏ ꯐꯨꯔꯤꯠ ꯑꯃ ꯁꯨꯃꯥꯏꯅ ꯌꯦꯡꯒꯦꯅ ꯄꯥꯔꯁꯦꯜ ꯇꯧꯕꯒꯤ ꯑꯃ ꯂꯥꯛꯑꯝꯕꯀꯣ ꯕꯨꯛ ꯇꯧꯕꯤꯔꯝꯃꯦ ꯑꯗꯣ ꯁꯣꯝ ꯂꯥꯛꯑꯒ ꯑꯗꯨꯝ ꯂꯧꯕ ꯂꯥꯛꯄ ꯑꯗꯨꯝ ꯌꯥꯔꯅꯤꯅ ꯍꯥꯏꯖꯒꯦꯅ ꯐꯣꯟ ꯇꯧꯖꯔꯛꯄꯅꯤ ꯍꯥꯏꯖꯔꯛꯀꯦꯀꯣ ꯁꯤꯃ ꯑꯩꯈꯣꯏꯒꯤꯁꯦ ꯒꯝꯕꯤꯔ ꯁꯣꯞꯄꯤꯡꯀꯣ ꯁꯣꯞ ꯅꯝꯕꯔꯅ ꯁꯤꯛꯁꯇꯤ ꯑꯩꯠ ꯁꯤꯛꯁꯇꯤ ꯑꯩꯠꯁꯦ ꯊꯥꯔꯗ ꯐ꯭ꯂꯣꯔꯗ ꯑꯗꯨꯝ ꯂꯩꯕꯅꯦ ꯒꯝꯕꯤꯔ ꯁꯣꯞꯄꯤꯡ ꯍꯥꯏꯔꯗꯤ ꯄꯣꯂꯣ ꯒ꯭ꯔꯥꯎꯟꯒꯤ ꯍꯦꯛ ꯃꯅꯤꯡꯀꯣ ꯑꯥꯏ ꯑꯦꯁ ꯇꯤ ꯚꯤ ꯂꯩꯕꯗꯣ ꯑꯗꯨꯒꯤ ꯃꯈꯥꯗ ꯂꯩꯔꯦ ꯑꯗꯨꯒꯤ ꯊꯥꯔꯗ ꯐ꯭ꯂꯣꯔꯗ ꯑꯗꯨꯝ ꯀꯥꯈꯠꯄꯤꯔꯛꯑꯣ ꯑꯗꯨꯒ ꯁꯤꯛꯁꯇꯤ ꯑꯩꯠ ꯁꯣꯞ ꯅꯝꯕꯔꯗꯣ ꯑꯗꯨꯗ ꯑꯗꯨꯝ ꯆꯪꯕꯤꯔꯛꯑꯣ ꯒꯝꯕꯤꯔ ꯁꯣꯞꯄꯤꯡꯗ ꯂꯩꯔꯗꯤ ꯑꯩꯉꯣꯟꯗ ꯑꯗꯨꯝ ꯀꯣꯜ ꯕꯦꯛ ꯄꯤꯕꯤꯔꯛꯑꯁꯨ ꯌꯥꯅꯤꯌꯦ ꯃꯥꯅꯦ ꯃꯥꯅꯦ ꯑꯣꯏꯗꯣꯏꯅꯦ ꯒꯝꯕꯤꯔ ꯁꯣꯄꯤꯡ ꯍꯥꯏꯅ ꯆꯥꯎꯅ ꯊꯦꯠꯄꯗꯣ ꯑꯗꯨꯗ ꯑꯗꯨꯝ ꯀꯥꯈꯠꯄꯤꯔꯛꯑꯣ ꯑꯥ ꯑꯗꯨꯒ ꯀꯩꯅꯣꯝꯇꯒ ꯍꯥꯏꯖꯍꯧꯒꯦ ꯁꯤꯃꯥꯒꯤꯁꯦ ꯋꯥꯏꯠ ꯇꯣꯞꯁꯦ ꯈꯇꯪ ꯑꯣꯏꯗꯣꯏꯔ ꯅꯠꯇ꯭ꯔꯒ ꯑꯇꯩ ꯑꯍꯦꯟꯕ

ꯌꯥꯝ ꯌꯥꯝ ꯅꯨꯡꯉꯥꯏꯖꯔꯦ ꯁꯤꯃꯥ ꯑꯗꯣ ꯂꯦꯡꯊꯣꯛꯄꯤꯔꯛꯑꯣ ꯑꯩꯈꯣꯏꯒꯤ ꯗꯨꯀꯥꯟꯁꯤꯗ ꯑꯗꯨꯒ ꯑꯅꯧꯕ ꯀꯂꯦꯛꯁꯟꯒꯩꯁꯨꯀꯣ ꯉꯁꯥꯏ ꯑꯌꯨꯛꯇ ꯂꯥꯛꯇ ꯉꯥꯏꯔꯤꯕꯀꯣ ꯑꯗꯨꯁꯨ ꯑꯗꯨꯝ ꯌꯦꯡꯃꯤꯟꯅꯁꯦ ꯍꯧꯖꯤꯛ ꯍꯧꯖꯤꯛ ꯅꯧꯅ ꯄꯨꯔꯛꯄ ꯀꯂꯦꯛꯁꯟ ꯉꯥꯛꯇꯅꯦꯕ ꯍꯥꯏꯗꯤ ꯅꯨꯄꯤ ꯃꯆꯥꯒꯩꯅꯁꯨ ꯄꯥꯝꯖꯒꯗꯕ ꯑꯣꯏꯕ ꯑꯗꯨ ꯍꯣꯏ ꯁꯤꯃꯥꯁꯦ ꯄꯨꯡ ꯀꯌꯥ ꯑꯗꯥꯏꯋꯥꯏꯗ ꯌꯧꯁꯤꯟꯕꯤꯔꯛꯇꯣꯏꯅꯣ ꯐꯅꯤ ꯋꯤꯟꯇꯔ ꯀꯂꯦꯛꯁꯟ ꯍꯧꯖꯤꯛ ꯍꯧꯖꯤꯛ ꯋꯤꯟꯇꯔ ꯆꯪꯁꯤꯜꯂꯛꯄꯒꯤꯀꯣ ꯋꯤꯟꯇꯔꯒꯤ ꯑꯅꯧꯕ ꯀꯂꯦꯛꯁꯟ ꯃꯌꯥꯝ ꯑꯃꯁꯨ ꯂꯤꯛꯑꯦ ꯑꯗꯣ ꯏꯟꯇ꯭ꯔꯦꯁ ꯑꯣꯏꯔꯒꯗꯤ ꯑꯗꯨꯝ ꯌꯦꯡꯕꯤꯌꯣ ꯁꯤꯃꯥ ꯐꯔꯦ ꯑꯗꯨꯗꯤ ꯁꯤꯃꯥ ꯍꯣꯔꯦꯟ ꯌꯧꯔꯝꯗꯥꯏꯗ ꯍꯥꯏꯐꯦꯠ ꯀꯣꯜ ꯍꯥꯏꯐꯦꯠ ꯑꯃ ꯇꯧꯕꯤꯔꯛꯑꯣ ꯅꯠꯇ꯭ꯔꯒ ꯑꯗꯨꯝ ꯁꯣꯞ ꯅꯝꯕꯔ ꯁꯤꯛꯁꯇꯤ ꯑꯩꯠꯇꯣ ꯊꯤꯔꯒ ꯆꯪꯕꯤꯔꯛꯑꯁꯨ ꯀꯩꯁꯨ ꯀꯥꯏꯗꯦꯀꯣ ꯐꯅꯤ ꯑꯗꯨꯗꯤ ꯊꯝꯖꯔꯒꯦ